ꯍꯜꯂꯣ ꯃꯥꯟꯅꯤ ꯑꯣꯏꯕꯤꯔꯤ ꯀꯣꯜꯂꯤꯛꯁꯤ ꯐꯥꯏꯕꯔꯒꯤ ꯄꯨꯈꯝ ꯐꯥꯏꯕꯔꯒꯤ ꯄ꯭ꯂꯦꯠ ꯒ꯭ꯂꯥꯁ ꯂꯤꯛꯂꯤꯒꯤ ꯑꯗꯒꯤ ꯀꯔꯤ ꯂꯩ ꯔꯥꯏꯁ ꯀꯨꯀꯔ ꯂꯩ ꯁꯤꯜꯚꯔ ꯂꯩ ꯑꯍꯩꯕꯤꯒꯤ ꯂꯩ ꯁꯤꯜꯚꯔ ꯂꯩ ꯑꯄꯥꯕꯖꯥꯠ ꯑꯗꯒꯤ ꯔꯣꯒꯣꯟ ꯂꯩ ꯈꯥꯡ ꯂꯩ ꯗꯕꯥ ꯂꯩ ꯔꯥꯏꯁꯀꯨꯀꯔꯗꯨ ꯂꯨꯄꯥ ꯂꯤꯁꯤꯡ ꯑꯃ ꯆꯅꯤ ꯂꯤꯇꯔ ꯑꯍꯨꯝ ꯎꯝ ꯂꯤꯇꯔ ꯃꯉꯥꯗꯅ ꯂꯤꯁꯤꯡ ꯑꯃꯒ ꯆꯥꯇ꯭ꯔꯦꯠ ꯈꯥꯡꯗꯨꯅ ꯆꯥꯇ꯭ꯔꯨꯛ ꯐꯪꯉꯤ ꯗꯔꯖꯟꯗ ꯂꯤꯁꯤꯡ ꯑꯃ ꯆꯅꯤ ꯂꯩ ꯄꯤꯁ ꯑꯃꯗ ꯃꯔꯐꯨ ꯃꯔꯐꯨꯒꯤ ꯆꯥꯡ ꯃꯩꯆꯞꯀꯨꯝꯕ ꯆꯦꯒꯞꯀꯨꯝꯕꯁꯨ ꯂꯩ ꯐꯤꯜꯇꯔꯁꯨ ꯂꯩ ꯐꯤꯜꯇꯔꯗꯨ ꯂꯤꯁꯤꯡ ꯑꯝ ꯆꯥꯃꯉꯥ ꯃꯗꯨꯁꯨ ꯂꯩ ꯌꯥꯅꯤ ꯄꯨꯟꯅ ꯂꯧꯕ ꯌꯥꯅꯤ ꯅꯈꯣꯏ ꯂꯨꯍꯣꯡ ꯈꯣꯡꯗꯣꯡꯕꯒꯤꯔꯣ ꯑꯣ ꯑꯗꯨ ꯑꯣ ꯌꯥꯅꯤ ꯌꯥꯅꯤ ꯄꯨꯟꯅ ꯑꯩꯉꯣꯟꯗꯒꯤ ꯂꯧꯕꯤꯌꯨ ꯌꯦꯡꯉꯒ ꯑꯩꯁꯨ ꯎꯝ ꯂꯥꯛꯑꯣ ꯌꯦꯡꯕ ꯂꯥꯛꯑꯣ ꯑꯩꯁꯨ ꯌꯦꯡꯉꯒ ꯄꯤꯒꯦ ꯄꯨꯟꯅ ꯂꯧꯔꯃꯤꯅ ꯍꯣꯏꯅꯦ ꯄꯤꯒꯅꯤ ꯄꯤꯒꯅꯤ ꯔꯦꯛꯀꯨꯝꯕꯗꯨ ꯂꯩꯇ꯭ꯔꯦ ꯂꯩꯔꯝꯃꯤ ꯑꯃ ꯑꯅꯤ ꯂꯩ ꯑꯁꯤ ꯑꯄꯥꯝꯕ ꯌꯦꯡꯕꯤꯌꯨ ꯂꯩ ꯂꯩ ꯌꯥꯎꯔꯤ ꯂꯩ ꯂꯩ ꯌꯥꯎꯔꯤ ꯌꯥꯎꯋꯤ ꯌꯥꯎꯋꯤ ꯇꯞ ꯄ꯭ꯂꯥꯁꯇꯤꯛꯀꯤ ꯑꯗꯨ ꯂꯩ ꯂꯩ ꯂꯩꯇꯦ ꯌꯥꯎꯔꯤ ꯌꯥꯎꯔꯤ ꯌꯥꯎꯔꯤ ꯌꯥꯎꯔꯤ ꯌꯥꯎꯔꯤ ꯀꯣꯏꯊꯣꯔꯛꯑꯣ ꯂꯩꯕꯤꯔꯝꯒꯅꯤ ꯂꯧꯔꯣ

ꯌꯥꯝ ꯐꯔꯦ ꯐꯔꯦ ꯐꯔꯦ ꯎꯝ ꯎꯝ